ꯍꯥꯟꯅ ꯊꯧꯕꯥꯜ ꯐꯥꯎꯗꯦꯝ ꯋꯥꯡꯈꯦꯝ ꯍꯥꯏꯅ ꯏꯈꯤꯕꯅꯤ ꯍꯥꯏꯔꯤꯕ ꯃꯐꯝ ꯑꯗꯨꯗ ꯗꯦꯂꯤꯕꯔ ꯇꯧꯕꯕꯒꯤ ꯃꯍꯨꯠꯇ ꯍꯧꯖꯤꯛ ꯑꯩꯅ ꯂꯩꯖꯔꯤꯕ ꯌꯥꯏꯔꯤꯄꯣꯛ ꯁꯤꯡꯒꯥ ꯍꯥꯏꯔꯤꯕ ꯑꯦꯗ꯭ꯔꯦꯁ ꯍꯥꯎꯁ ꯅꯝꯕꯔ ꯁꯤꯛꯁ ꯁꯕꯦꯟ ꯐꯣꯔ ꯁꯤꯗꯩꯗ ꯗꯦꯂꯤꯕꯔ ꯇꯧꯕꯤꯔꯛꯎ